ꯎꯝ ꯍꯜꯂꯣ ꯁꯤꯁꯦ ꯗꯣꯛꯇꯔ ꯖꯣꯜꯂꯤꯅꯥ ꯅꯠꯇ꯭ꯔꯣ ꯆꯦꯛ ꯑꯞꯇꯤ ꯂꯥꯛꯇꯤ ꯂꯥꯛꯈꯤꯕꯅꯦꯕꯀꯣ ꯑꯅꯤꯔꯛ ꯁꯨꯔꯕ ꯃꯥꯜꯂꯦ ꯆꯦꯛ ꯑꯞ ꯂꯥꯛꯄꯗꯣ ꯎꯝ ꯑꯩꯅ ꯎꯝ ꯎꯝ ꯑꯩ ꯁ꯭ꯀꯤꯟꯒꯤ ꯅꯉꯣꯟꯗ ꯂꯥꯛꯂꯝꯕꯗꯣ ꯎꯝ ꯑꯩꯒꯤ ꯁ꯭ꯀꯤꯟꯗꯣ ꯌꯥꯝꯅ ꯐꯗꯤ ꯐꯒꯠꯂꯦꯕꯀꯣ ꯎꯝ ꯑꯗꯣ ꯐꯗꯤ ꯐꯒꯠꯂꯦ ꯑꯗꯣ ꯑꯩꯒꯤ ꯃꯥꯏꯗꯣ ꯍꯤꯗꯥꯛ ꯇꯩꯕꯗ ꯈꯔ ꯔꯦꯠ ꯑꯣꯏꯅ ꯆꯪꯕꯗꯣ ꯑꯗꯨꯃꯥꯏ ꯇꯧꯔ ꯂꯩꯌꯦꯕ

ꯑꯥ ꯑꯥ ꯑꯥ ꯎꯝ ꯑꯥ ꯑꯥ ꯑꯥ

ꯑꯗꯣ ꯑꯩ ꯅꯍꯥꯟꯁꯨ ꯑꯩ ꯆꯦꯛ ꯑꯞꯀꯤꯗꯣ ꯃꯇꯝꯃꯨꯛ ꯂꯥꯛꯇꯤ ꯂꯥꯛꯂꯝꯕꯅꯦꯕ ꯑꯗꯨꯗꯣ ꯅꯪꯗꯣ ꯃꯄꯥꯟ ꯂꯣꯝꯗ ꯊꯕꯛ ꯑꯦꯃꯥꯔꯖꯦꯟꯁꯤ ꯑꯃꯒꯤ ꯆꯠꯈ꯭ꯔꯦ ꯍꯥꯏꯅ ꯍꯥꯏꯔꯝꯕꯅꯦꯕ ꯃꯣꯏꯅ ꯎꯝ ꯎꯝ ꯑꯗꯨꯒꯤ ꯑꯩꯗꯨꯃꯨꯛ ꯑꯗꯨꯗ ꯂꯥꯛꯂꯒ ꯃꯣꯏꯅ ꯅꯪ ꯑꯥꯐꯇꯔ ꯇꯨ ꯊ꯭ꯔꯤ ꯗꯦꯁꯇꯗꯤ ꯍꯜꯂꯛꯀꯅꯤ ꯍꯥꯏꯅꯗꯤ ꯍꯥꯏꯔꯝꯃꯦ ꯑꯗꯨ ꯑꯩꯃꯨꯛ ꯑꯗꯨꯒꯤ ꯅꯪ ꯍꯜꯂꯛꯄ꯭ꯔ ꯑꯩꯁꯦ ꯅꯪꯒꯤ ꯐꯣꯟ ꯅꯝꯕꯔꯁꯦ ꯃꯣꯏꯉꯣꯟꯗꯩ ꯂꯧꯕꯅꯦꯕ ꯀꯥꯎꯟꯇꯔꯗꯒꯤ ꯎꯝ ꯅꯍꯥꯟꯗꯤ ꯑꯩꯗꯣ ꯂꯧꯔꯒ ꯑꯃꯨꯛ ꯃꯥꯡꯍꯟꯈ꯭ꯔꯕ ꯑꯩꯅ ꯑꯃꯨꯛ ꯑꯗꯨ ꯉꯁꯤꯗꯣ ꯑꯃꯨꯛ ꯆꯠꯂ ꯂꯧꯔꯨꯕꯅꯦꯕ ꯎꯝ ꯑꯗꯨꯗ ꯅꯪꯗꯣ ꯂꯩꯕ꯭ꯔꯥ ꯂꯩꯇꯕ꯭ꯔꯥ ꯍꯥꯏꯗꯤ ꯑꯩꯁꯨ ꯍꯪꯍꯧꯗ꯭ꯔꯦ ꯃꯣꯏꯅ ꯅꯪꯗꯣ ꯊꯕꯛ ꯆꯤꯟꯕ ꯂꯩꯕꯅꯦ ꯍꯥꯏꯅ ꯍꯥꯏꯔꯝꯕꯒꯤꯀꯣ ꯎꯝ ꯎꯝ ꯑꯥ ꯑꯥ ꯑꯥ ꯎꯝ ꯎꯝ ꯎꯝ ꯑꯥ ꯑꯥ ꯑꯥ ꯑꯥ ꯑꯗꯣ ꯅꯪ ꯍꯜꯂꯛꯑꯗꯤ ꯑꯗꯨꯝ ꯑꯩ ꯑꯦꯄꯣꯏꯟꯃꯦꯟ ꯍꯥꯟꯅ ꯂꯧꯔꯝꯒꯦꯔꯥ ꯅꯠꯇ꯭ꯔꯒꯅ ꯅꯪ ꯍꯜꯂꯛꯈ꯭ꯔꯕ ꯃꯇꯨꯡꯗ ꯂꯧꯕꯅ ꯐꯒꯦꯔꯥ

ꯎꯝ ꯍꯣꯏ ꯍꯣꯏ ꯍꯣꯏ ꯑꯥ ꯎꯝ ꯎꯝ ꯎꯝ ꯎꯝ ꯑꯗꯣ ꯑꯗꯨꯝ ꯅꯪꯒꯤ ꯇꯥꯏꯃꯤꯡꯁꯦ ꯅꯥꯍꯟꯒꯤꯗꯒꯤ ꯑꯗꯨꯝ ꯆꯦꯟꯁ ꯇꯧꯗꯦꯅꯀꯣ ꯎꯝ ꯑꯣ ꯑꯗꯨ ꯑꯩ ꯑꯩꯈꯣꯏꯅꯤ ꯑꯅꯤ ꯂꯥꯛꯀꯅꯦꯕꯀꯣ ꯑꯩ ꯏꯆꯟ ꯅꯨꯄꯤ ꯑꯃꯒ ꯂꯥꯛꯀꯦ ꯇꯧꯕ ꯃꯥꯏꯁꯨ ꯁ꯭ꯀꯤꯟꯁꯦ ꯄꯤꯝꯄꯜꯁ ꯊꯣꯛꯄꯗꯤ ꯅꯠꯇꯦ ꯃꯥꯏꯒꯤꯗꯤ ꯑꯗꯨꯝ ꯃꯥꯒꯤ ꯀꯩꯅꯣꯝꯃ ꯀꯩ ꯍꯥꯏꯁꯤꯔꯥ ꯑꯗꯨꯝ ꯕ꯭ꯂꯦꯛ ꯑꯣꯏꯅ ꯊꯣꯛꯄꯗꯣ ꯎꯝ ꯑꯗꯨꯃꯥꯏꯅ ꯑꯣꯏꯕ ꯑꯗꯨꯒꯤ ꯅꯉꯣꯟꯗ ꯌꯦꯡꯒꯦ ꯍꯥꯏꯅ ꯅꯍꯥꯟꯗꯒꯤ ꯏꯕꯥꯅꯤꯁꯦ ꯄꯨꯟꯅ ꯂꯥꯛꯇꯤ ꯂꯥꯛꯄꯅꯦꯕ ꯑꯗꯣ ꯅꯪꯗꯣ ꯁꯨꯡꯂꯩ ꯂꯩꯍꯧꯗꯕ ꯑꯗꯨꯒꯤ ꯑꯥ ꯍꯣꯏ ꯎꯝ ꯑꯥ ꯍꯣꯏ ꯍꯣꯏ ꯍꯣꯏ ꯑꯗꯨ ꯑꯗꯨꯝ ꯀꯩꯅꯣꯃ ꯑꯦꯄꯣꯏꯟꯃꯦꯟ ꯂꯧꯕꯒꯤꯗꯣ ꯅꯍꯥꯟꯒꯤ ꯇꯤꯛꯀꯦꯠꯀꯤ ꯃꯃꯟꯗꯨꯒ ꯑꯗꯨꯝ ꯃꯥꯟꯅꯒꯅꯤꯗꯅ

ꯑꯧ ꯍꯣꯏ ꯑꯥ ꯑꯥ ꯑꯥ ꯍꯣꯏ ꯑꯗꯨꯗꯤ ꯑꯥ ꯑꯍꯥꯟꯕꯗꯤ ꯐꯥꯏꯚ ꯍꯟꯗ꯭ꯔꯦꯠꯅꯦꯕꯀꯣ ꯎꯝ ꯑꯗꯣ ꯉꯟꯅ ꯂꯥꯛꯑꯗꯤ ꯑꯗꯨꯝ ꯅꯪꯉꯣꯟꯗ ꯊꯦꯡꯅꯕ ꯌꯥꯒꯅꯤꯗꯅ ꯑꯥ ꯍꯣꯏ ꯍꯣꯏ ꯍꯣꯏ ꯎꯝ ꯎꯝ ꯑꯥ ꯑꯥ ꯑꯥ ꯃꯤ ꯌꯥꯝ ꯔꯁ ꯑꯣꯏꯕꯒꯤꯀꯣ ꯎꯝ ꯃꯤ ꯔꯁ ꯑꯣꯏꯕꯒꯤ ꯑꯩꯈꯣꯏꯁꯨ ꯂꯥꯛꯄ ꯆꯠꯄꯗꯣ ꯑꯩꯈꯣꯏꯁꯨ ꯂꯥꯞꯄꯅꯤꯅ ꯑꯃꯨꯛ ꯉꯥꯏꯔꯒ ꯅꯪꯗ꯭ꯔꯦ ꯑꯗꯨ ꯑꯩꯅ ꯑꯗꯨꯒꯤ ꯎꯝ ꯍꯣꯏ ꯍꯣꯏ ꯑꯗꯨꯗꯤ ꯑꯩ ꯃꯟꯗꯦ ꯇꯨꯏꯁꯗꯦꯒꯨꯝꯕꯗ ꯑꯗꯨꯝ ꯅꯪ ꯂꯥꯛꯈ꯭ꯔ ꯃꯇꯨꯡ ꯂꯥꯛꯑꯒꯦ ꯑꯗꯨꯗꯤ ꯎꯝ ꯍꯣꯏ ꯍꯣꯏ ꯑꯗꯨꯗꯤ ꯌꯥꯝ ꯅꯨꯡꯉꯥꯏꯔꯦꯀꯣ ꯊꯝꯃꯒꯦ